ꯑꯩꯈꯣꯏꯅ ꯑꯉꯥꯡ ꯑꯣꯏꯔꯤꯉꯩ ꯃꯇꯝꯗ ꯂꯝꯕꯦꯜ ꯊꯣꯡꯁꯦ ꯑꯗꯨꯛ ꯃꯇꯤꯛ ꯐꯠꯂꯝꯗꯦ ꯍꯧꯖꯤꯛꯇꯤ ꯑꯑꯣꯟꯕ ꯂꯥꯛꯂꯦ ꯍꯥꯏꯕ ꯌꯥꯔꯦ ꯃꯔꯝꯗꯤ ꯂꯝꯕꯤꯁꯤꯡꯁꯤ ꯑꯌꯥꯝꯕꯅ ꯀꯣꯏꯂꯥꯁ ꯊꯥꯅꯔꯦ ꯆꯠꯊꯣꯛ ꯆꯠꯁꯤꯟꯗꯁꯨ ꯅꯨꯡꯉꯥꯏꯔꯦ ꯍꯥꯟꯅ ꯎꯈ꯭ꯔꯨꯜ ꯆꯠꯄꯗꯁꯨ ꯅꯣꯡꯃ ꯆꯪꯉꯤ ꯍꯧꯖꯤꯛ ꯄꯨꯡ ꯑꯅꯤꯗ ꯌꯧꯔꯦ ꯃꯔꯝꯗꯤ ꯂꯝꯕꯤ ꯅꯨꯡꯉꯥꯏꯔꯕꯅꯤꯅ ꯒꯔꯤꯁꯨ ꯌꯥꯡꯅ ꯊꯧꯅꯔꯦ ꯑꯀꯨꯠ ꯑꯇꯣꯡ ꯑꯅꯝꯕꯅ ꯂꯩꯇ꯭ꯔꯦ ꯍꯧꯖꯤꯛꯇꯤ ꯃꯁꯥ ꯃꯁꯥꯒꯤ ꯒꯥꯔꯤ ꯑꯣꯏ ꯊꯧꯅꯔꯦ ꯆꯠꯅꯤꯡꯕ ꯖꯥꯒꯗꯁꯨ ꯅꯨꯡꯉꯥꯏꯅ ꯆꯠꯄ ꯆꯠꯅꯔꯦ